ꯃꯁꯤ ꯏꯝꯐꯥꯜ ꯀꯦꯕ ꯁꯔꯚꯤꯁ ꯑꯣꯏꯕꯤꯔꯕ꯭ꯔꯥ ꯏꯝꯐꯥꯜꯗꯒꯤ ꯆꯥꯟꯗꯦꯜ ꯐꯥꯎ ꯀꯦꯕ ꯅꯪꯒꯗꯕ ꯀꯦꯕ ꯂꯩꯒꯗ꯭ꯔꯥ ꯍꯌꯦꯡ ꯄꯨꯡ ꯑꯍꯨꯝꯒꯨꯝꯕꯗ ꯊꯨꯡꯕ ꯉꯝꯒꯦꯔꯥ ꯍꯥꯏꯕꯗꯤ ꯑꯩꯒꯤ ꯏꯟꯇꯔꯚ꯭ꯌꯨ ꯑꯃ ꯂꯩꯕꯅꯤꯅ ꯍꯌꯦꯡ ꯄꯨꯡ ꯑꯍꯨꯝꯗ ꯊꯨꯡꯅꯅꯕ ꯀꯦꯕ ꯑꯃ ꯄꯥꯝꯃꯤ ꯑꯗꯣꯝꯒꯤ ꯑꯊꯤꯡꯕꯒꯨꯝꯕ ꯇ꯭ꯔꯥꯐꯤꯛꯒꯨꯝꯕ ꯏꯔꯥꯡꯒꯨꯝꯕ ꯕꯟꯒꯨꯝꯕ ꯂꯩꯒꯗ꯭ꯔꯥ ꯑꯩꯅ ꯅꯪꯅꯅꯕ ꯂꯝꯕꯤ ꯑꯃ ꯊꯤꯕꯤꯕ ꯌꯥꯒꯗ꯭ꯔꯥ ꯑꯗꯣꯝꯅ ꯄꯨꯡ ꯑꯍꯨꯝꯗꯨꯗ ꯑꯦꯛꯖꯦꯛ ꯊꯨꯡꯕ ꯉꯝꯒꯦꯔꯥ